ꯚꯥꯔꯠꯀꯤ ꯃꯃꯤꯡ ꯆꯠꯄ ꯖꯒꯣꯏꯁꯤꯡꯒꯤ ꯃꯇꯥꯡꯗ ꯑꯩꯅ ꯌꯥꯝ ꯈꯪꯎꯗ꯭ꯔꯒꯁꯨ ꯑꯈꯪꯕ ꯈꯖꯤꯛꯈꯇꯪ ꯍꯥꯏꯖꯒꯦ ꯃꯗꯨꯗꯤ ꯚꯥꯔꯠꯀꯤ ꯑꯣꯏꯕꯁꯤꯗ ꯑꯩꯈꯣꯏꯅ ꯖꯒꯣꯏꯁꯤꯡꯒꯤ ꯃꯅꯨꯡꯁꯤꯗ ꯀꯊꯛ ꯀꯂꯤ ꯖꯒꯣꯏ ꯂꯩꯔꯦ ꯃꯅꯤꯄꯨꯔꯗ ꯁꯝꯅ ꯍꯥꯏꯔꯕꯗ ꯃꯅꯤꯄꯨꯔꯗ ꯑꯩꯈꯣꯏꯒꯤ ꯂꯥꯏ ꯍꯔꯥꯎꯕ ꯖꯒꯣꯏ ꯈꯝꯕ ꯊꯣꯏꯕꯤ ꯖꯒꯣꯏ ꯃꯌꯥꯝ ꯑꯃ ꯂꯩꯔꯤ ꯍꯥꯏꯇꯥꯔꯦ ꯔꯥꯁ ꯂꯤꯂꯥ ꯔꯥꯁ ꯂꯤꯂꯥ ꯁꯥꯟꯅꯕꯒꯤ ꯖꯒꯣꯏꯁꯤꯡ ꯑꯁꯤꯅ ꯆꯤꯡꯕꯁꯤꯡ ꯑꯁꯦ ꯚꯥꯔꯠꯀꯤ ꯃꯃꯤꯡ ꯆꯠꯄ ꯖꯒꯣꯏꯁꯤꯡꯒꯤ ꯃꯅꯨꯡꯗ ꯆꯜꯂꯦ ꯑꯗꯨꯅ ꯑꯗꯨꯒ ꯚꯥꯔꯠꯀꯤ ꯃꯃꯤꯡ ꯆꯠꯄ ꯃꯤꯑꯣꯏꯁꯤꯡꯒꯤ ꯃꯇꯥꯡꯗꯕꯨꯗꯤ ꯑꯩ ꯀꯌꯥ ꯈꯪꯖꯗ꯭ꯔꯦ